ꯑꯩꯒꯤ ꯑꯣꯏꯅ ꯑꯩꯒꯤ ꯑꯣꯏꯅ ꯅꯤꯡꯁꯤꯡꯖꯕ ꯑꯩꯅ ꯅꯤꯡꯁꯤꯡꯕ ꯑꯩꯉꯣꯟꯗ ꯃꯦꯃꯣꯔꯤ ꯑꯣꯏꯒꯗꯕ ꯗꯦꯠ ꯇꯥꯔꯤꯛ ꯃꯉꯥ ꯍꯥꯏꯌꯣ ꯍꯥꯏꯔꯒꯗꯤ ꯑꯍꯥꯟꯕꯗ ꯊꯥꯔꯇꯤ ꯖꯅꯋꯥꯔꯤ ꯊꯥꯔꯇꯤ ꯖꯅꯋꯥꯔꯤꯁꯦ ꯑꯩꯅ ꯄꯥꯝꯕ ꯑꯩꯉꯣꯟꯗ ꯃꯦꯃꯣꯔꯤ ꯑꯣꯏꯈꯤ ꯑꯣꯏꯔꯤꯕꯒꯤ ꯃꯔꯝꯁꯦ ꯑꯩꯒꯤ ꯕꯔꯗꯦ ꯑꯣꯏꯕ ꯊꯥꯔꯇꯤ ꯖꯟꯋꯥꯔꯤ ꯅꯥꯏꯟꯇꯤꯟ ꯅꯥꯏꯟꯇꯤ ꯐꯣꯔꯅꯦꯕ ꯅꯥꯏꯇꯤꯐꯣꯔ ꯇꯨꯕꯨꯗꯤ ꯁꯣꯛ ꯑꯣꯏꯔꯦ ꯗꯦꯠ ꯍꯥꯏꯔꯒꯗꯤ ꯊꯥꯔꯇꯤ ꯖꯅꯋꯥꯔꯤ ꯑꯩ ꯄꯣꯛꯈꯤꯕꯒꯤ ꯅꯨꯃꯤꯠꯁꯤ ꯃꯦꯃꯣꯔꯤ ꯑꯣꯏꯖꯩ ꯑꯗꯨꯒ ꯐꯥꯁꯠ ꯑꯦꯄ꯭ꯔꯤꯜ ꯐꯥꯁꯠ ꯑꯦꯄ꯭ꯔꯤꯜꯅ ꯉꯁꯤ ꯑꯩꯒ ꯂꯥꯛꯃꯤꯟꯅꯔꯤꯕ ꯑꯩꯒꯤ ꯕꯦꯁꯠ ꯐ꯭ꯔꯦꯟ ꯍꯥꯏꯔꯗꯤ ꯕꯦꯁꯠ ꯐ꯭ꯔꯦꯟ ꯎꯃꯥ ꯃꯥꯒꯤ ꯕꯔꯗꯦ

ꯍꯥ ꯍꯥꯏꯗꯣꯛꯈꯤꯕ ꯑꯗꯨꯒ ꯐꯥꯁꯠ ꯖꯅꯋꯥꯔꯤ ꯐꯥꯁꯠ ꯖꯅꯋꯥꯔꯤꯁꯤꯗꯤ ꯃꯌꯥꯝ ꯑꯗꯨꯝ ꯄꯥꯝꯅꯔꯝꯒꯗ꯭ꯔ ꯍꯥꯏꯅꯁꯨ ꯈꯜꯂꯤ ꯑꯗꯣ ꯑꯩ ꯄꯥꯝꯁꯤꯔ ꯄꯥꯝꯃꯣꯏꯁꯤꯔ ꯈꯪꯗꯦ ꯍꯥꯏꯗꯤ ꯅ꯭ꯌꯨꯌꯔ ꯅꯦꯕ ꯅ꯭ꯌꯦꯌꯔ ꯍꯥꯏꯁꯤꯗꯤ ꯃ ꯆꯍꯤ ꯍꯥꯞꯀꯠꯂꯛꯄ ꯑꯣꯏꯕ ꯑꯩꯈꯣꯏꯁꯦ ꯍꯅꯨꯔꯛꯑꯦ ꯍꯥꯏꯗꯣ ꯑꯣꯏꯗꯣꯏꯅꯦꯕ ꯐꯥꯁꯠ ꯖꯅꯋꯥꯔꯤꯁꯦ ꯑꯗꯨꯒ ꯑꯩꯠ ꯅꯨꯟ ꯑꯩꯠ ꯖꯨꯅꯁꯤꯅ ꯑꯩꯒꯤ ꯌꯪꯒꯔ ꯕꯔꯗꯔꯒꯤ ꯕꯥꯔꯗꯦ ꯑꯗꯨꯅ ꯑꯩꯒꯤ ꯔꯤꯃꯦꯝꯕꯔ ꯑꯣꯏꯖꯔꯤ